ꯍꯜꯂꯣ ꯑꯥ ꯃꯥꯟꯅꯦ ꯃꯥꯟꯅꯦ ꯑꯩ ꯀꯥꯏꯔꯦꯟꯕꯤꯈꯣꯛꯇꯒꯤ ꯑꯩꯈꯣꯏꯒꯤ ꯐꯔꯅꯤꯆꯔ ꯁꯦꯟꯇꯔ ꯐꯔꯅꯤꯆꯔ ꯑꯗꯨꯗꯤ ꯍꯥꯏꯕꯤꯔꯣ ꯍꯥꯏꯕꯤꯔꯣ ꯑꯩꯅ ꯍꯜꯂꯦ ꯑꯩꯅ ꯍꯜꯂꯦ ꯑꯩ ꯍꯧꯖꯤꯛ ꯆꯍꯤ ꯍꯨꯝꯐꯨ ꯇꯔꯥ ꯇꯔꯨꯛ ꯇꯔꯦꯠ ꯁꯨꯔꯦ

ꯑꯣ ꯑꯩꯈꯣꯏꯒꯤ ꯃꯌꯥꯝꯒꯤ ꯆꯠꯅꯕ ꯌꯥꯕ ꯑꯩꯈꯣꯏꯒꯤ ꯍꯧꯖꯤꯛ ꯍꯧꯖꯤꯛ ꯆꯠꯅꯔꯤꯕ ꯌꯥꯕ ꯑꯩꯈꯣꯏꯒꯤ ꯐꯔꯅꯤꯆꯔ ꯑꯩꯈꯣꯏꯒꯤ ꯂꯩꯔꯤꯕ ꯑꯩꯈꯣꯏꯒꯤ ꯆꯪꯐꯝ ꯃꯥꯒꯤ ꯐꯔꯅꯤꯆꯔꯒꯤ ꯀꯔꯤꯒꯤ ꯄꯨꯟꯅ ꯁꯦꯠ ꯑꯃꯗ ꯂꯨꯄꯥ ꯂꯥꯛ ꯑꯅꯤꯒꯤ ꯃꯊꯛ ꯑꯣꯏꯔꯞꯅ ꯆꯪꯏ ꯑꯥ ꯄꯣꯠꯇꯤ ꯂꯣꯏꯅ ꯀ꯭ꯋꯥꯂꯤꯇꯤ

ꯗꯕꯜ ꯕꯦꯗ ꯐꯃꯨꯡꯁꯤꯗꯤ ꯗꯕꯜ ꯕꯦꯗ ꯐꯃꯨꯡꯁꯦ ꯑꯃꯗ ꯀꯨꯟꯒꯤ ꯃꯊꯛꯇ ꯂꯩꯔꯦꯕ ꯁꯤꯡꯒꯜꯗꯕꯣ ꯁꯤꯡꯒꯜꯗꯗꯤ ꯑꯗꯨꯝ ꯁꯤꯡꯒꯜꯗꯗꯤ ꯇꯔꯥꯒꯤ ꯃꯌꯥꯗ ꯂꯩ ꯁꯣꯐꯥꯁꯦ ꯁꯣꯐꯥꯁꯦ ꯃꯈꯜ ꯑꯅꯤ ꯂꯩ ꯑꯩꯈꯣꯏꯒꯤ ꯑꯇꯨꯕ ꯁꯣꯐꯥ ꯃꯈꯜ ꯑꯃ ꯑꯗꯒꯤ ꯁꯣꯐꯥ ꯎꯅ ꯐꯖꯅ ꯇꯧꯔꯒ ꯍꯧꯖꯤꯛ ꯁꯦꯝꯅꯔꯤꯕ ꯃꯑꯣꯡ ꯇꯥꯅ ꯌꯥꯝ ꯅꯥꯟꯅ ꯁꯦꯝꯕꯗꯣ ꯑꯗꯨꯒꯤ ꯁꯣꯐꯥ ꯃꯈꯜ ꯑꯃꯒ ꯁꯣꯐꯥ ꯃꯈꯜ ꯑꯅꯤ ꯊꯝꯖꯔꯤꯌꯦꯕꯀꯣ ꯑꯗꯨ ꯃꯅꯨꯡꯗꯒꯤ ꯑꯩꯈꯣꯏꯒꯤ ꯏꯕꯨꯡꯉꯣꯅ ꯄꯥꯝꯕꯤꯕ ꯀꯔꯝꯕ ꯃꯈꯜꯒꯤ ꯁꯣꯐꯥꯅꯣꯗꯣ ꯑꯃꯨꯛꯇ ꯍꯥꯏꯕꯤꯔꯛꯎꯅꯦ ꯑꯗꯨꯒ ꯃꯃꯜ ꯂꯦꯞꯆꯔꯒꯦ ꯑꯥ ꯃꯗꯣ ꯁꯣꯐꯥ ꯁꯦꯠ ꯑꯃꯗ ꯃꯈꯣꯏ ꯐꯅ ꯌꯥꯝꯃꯦ ꯐꯝꯗꯧꯔꯤꯕ ꯃꯐꯝ ꯃꯈꯣꯏ ꯁꯦꯠ ꯑꯃ ꯁꯤꯗꯩꯗ ꯑꯗꯨ ꯌꯥꯡꯈꯩ ꯃꯌꯥ ꯇꯥꯔꯕ ꯌꯥꯏ ꯂꯤꯁꯤꯡ ꯌꯥꯡꯈꯩ ꯐꯤꯌꯥꯟꯈꯣꯛꯁꯤꯗꯤ ꯑꯩꯈꯣꯏꯒꯤ ꯐꯤꯌꯥꯟꯈꯣꯛꯁꯦ ꯃꯈꯜ ꯑꯅꯤ ꯁꯨꯏꯌꯦꯕꯀꯣ ꯐꯤꯌꯥꯟꯈꯣꯛ ꯆꯨꯝꯅꯒꯤ ꯑꯃ ꯑꯗꯒꯤ ꯐꯤꯌꯥꯟꯈꯣꯛ ꯑꯃ ꯑꯩꯈꯣꯏꯒꯤ ꯗ꯭ꯔꯦꯁꯤꯡ ꯇꯦꯕꯜꯒ ꯌꯥꯎꯕ ꯑꯃ

ꯑꯣ ꯆꯠꯅꯕ ꯌꯥꯕꯗ ꯐꯤꯌꯥꯟꯈꯣꯛꯁꯦ ꯂꯨꯄꯥ ꯂꯤꯁꯤꯡ ꯇꯔꯥꯒꯤ ꯃꯌꯥꯗ ꯂꯩ ꯎꯝ ꯑꯥ ꯐꯣꯜꯗꯤꯡꯗꯣ

ꯑꯗꯨꯗꯤ ꯂꯨꯄꯥ ꯀꯨꯟꯊ꯭ꯔꯥꯃꯨꯛꯀꯤ ꯃꯊꯛꯇ ꯂꯩꯔꯅꯤ ꯑꯣꯐꯔꯗ ꯑꯗꯨꯝ ꯄꯤꯖꯒꯅꯤꯗ ꯂꯥꯛꯄꯅꯤꯅ ꯀꯔꯤ ꯍꯥꯏꯕ ꯑꯃꯨꯛꯇ ꯍꯥꯏꯕꯤꯌꯣ ꯃꯥꯟꯅꯤ ꯃꯥꯟꯅꯤ ꯑꯅꯤ ꯃꯊꯛ ꯍꯥꯏꯕꯅꯤꯅ ꯑꯗꯨꯝ ꯑꯣꯐꯔ ꯑꯗꯨꯝ ꯄꯤꯅꯤꯗꯥ ꯑꯗꯨꯁꯨ ꯑꯗꯨꯒ ꯑꯩꯈꯣꯏꯅ ꯊꯤꯜꯂꯛꯀꯗꯧꯔꯤꯅꯤꯀꯣ ꯑꯩꯈꯣꯏꯒꯤ ꯂꯩꯔꯤꯕ ꯌꯣꯜꯂꯤꯕ ꯑꯩꯈꯣꯏꯅ ꯂꯩꯕꯤꯔꯤꯕ ꯏꯕꯨꯡꯉꯣꯒꯤ ꯒꯥꯔꯤ ꯚꯥꯔꯥ ꯇꯤꯡꯉꯔꯣꯏ ꯂꯣꯏꯅꯃꯛ ꯄꯣꯠꯇꯨ ꯑꯩꯈꯣꯏꯅ ꯂꯣꯏꯔꯀꯥꯟꯗ ꯃꯇꯝꯗꯨꯒꯤ ꯑꯩꯈꯣꯏꯅ ꯅꯨꯃꯤꯠ ꯅꯤꯅꯤ ꯍꯨꯝꯅꯤꯃꯨꯛ ꯑꯥꯎ

ꯎꯝ ꯍꯣꯏ ꯍꯣꯏ ꯁꯣꯏꯅꯗꯅꯕ ꯑꯦꯗꯕꯥꯟꯁ ꯈꯔ ꯄꯥꯝꯖꯩ ꯎꯝ ꯎꯝ ꯈꯪꯖꯔꯦ ꯈꯪꯖꯔꯦ ꯍꯣꯏ ꯍꯣꯏ ꯍꯣꯏ ꯐꯪꯒꯅꯤ ꯑꯩꯈꯣꯏ ꯏꯅꯥꯎ ꯍꯣꯏ ꯀꯔꯤ ꯍꯣꯏꯅ ꯑꯃꯨꯛ ꯑꯩꯒꯤ ꯄꯣꯠꯁꯤ ꯄꯨꯈ꯭ꯔꯒꯀꯣ ꯑꯗꯨꯗ ꯂꯩꯔꯤꯕ ꯄꯣꯠꯇꯨꯒꯤ ꯁꯛꯇꯝꯗꯨ ꯌꯦꯡꯂꯒ ꯃꯤꯉꯣꯟꯗꯁꯨ ꯑꯩꯈꯣꯏ ꯀꯥꯔꯕꯥꯔ ꯍꯦꯟꯒꯠꯅꯕꯒꯤꯗꯃꯛꯇ ꯁꯨꯃꯥꯏꯅ ꯇꯧꯕ ꯁꯤ ꯇꯧꯕ ꯄꯤꯔꯛꯂꯤꯕ ꯄꯣꯠꯁꯦ ꯀ꯭ꯋꯥꯂꯤꯇꯤ ꯍꯣꯏ ꯍꯣꯏ ꯑꯗꯨꯅ ꯂꯦꯡꯕꯤꯔꯛꯂꯣ ꯂꯦꯡꯕꯤꯔꯛꯂꯣ ꯑꯩ ꯂꯦꯡꯗꯅ ꯂꯩꯖꯔꯝꯃꯒꯦ ꯑꯗꯨꯗꯤ ꯑꯩ ꯑꯗꯨꯝ ꯂꯩꯖꯔꯝꯂꯒꯦ ꯂꯦꯡꯕꯤꯔꯛꯑꯣ

ꯌꯥꯔꯕ ꯌꯥꯔꯦ